ꯃꯤ ꯃꯌꯥꯝꯒꯤ ꯆꯥꯛ ꯊꯣꯡꯕ ꯌꯥꯎꯈꯔꯦ ꯑꯗꯣ ꯑꯩꯈꯣꯏ ꯌꯨꯝꯒꯤꯗꯤ ꯃꯤ ꯌꯥꯝꯗꯕꯅꯤꯅ ꯔꯥꯏꯁ ꯀꯨꯀꯔꯗ ꯈꯔꯗꯪ ꯊꯣꯡꯕꯅꯤꯅ ꯀꯩꯁꯨ ꯑꯋꯥꯕ ꯍꯥꯏꯕꯗꯤ ꯀꯩꯅꯣ ꯇꯧꯕꯗꯣ ꯆꯥꯛ ꯊꯣꯡꯕꯒꯤ ꯍꯩꯇꯕ ꯈꯣꯠꯇꯕꯗꯣ ꯀꯩꯁꯨ ꯈꯪꯗꯦ ꯑꯗꯣ ꯃꯤ ꯀꯨꯟꯊ꯭ꯔꯥ ꯅꯤꯐꯨꯅ ꯆꯥꯕꯗꯤ ꯊꯣꯡꯈ꯭ꯔꯦ ꯀꯣꯔꯐꯨ ꯑꯅꯤ ꯑꯍꯨꯝ ꯑꯗꯣ ꯀꯩꯁꯨ ꯑꯗꯨꯝ ꯌꯦꯟꯁꯥꯡꯗꯤ ꯉꯥ ꯑꯃ ꯊꯣꯡꯉꯦ ꯑꯗꯨꯗꯒꯤ ꯏꯔꯣꯟꯕ ꯑꯃ ꯆꯝꯐꯨꯠ ꯑꯃ ꯑꯗꯨꯝ ꯉꯝꯅ ꯉꯝꯕ ꯅꯨꯃꯤꯠꯇꯨꯗꯤ ꯏꯁꯣꯔꯅ ꯆꯥꯟꯕꯤꯗꯅ ꯑꯁꯣꯏꯕ ꯑꯉꯥꯝꯕ ꯆꯦꯡ ꯆꯪꯕ ꯀꯩꯗꯧꯕ ꯑꯃꯇ ꯀꯩꯁꯨ ꯌꯥꯎꯗꯦ ꯀꯩꯁꯨ ꯁꯣꯏꯕꯤꯗ꯭ꯔꯦ ꯏꯁꯣꯔꯅ ꯅꯣꯡꯗꯝꯕꯤꯗꯅ ꯊꯣꯡꯕꯗꯤ ꯆꯥꯛ ꯃꯌꯥꯝ ꯊꯣꯡꯉꯦ ꯃꯌꯥꯝ ꯊꯣꯡꯕ ꯌꯥꯎꯈ꯭ꯔꯦ ꯑꯗꯣ ꯀꯩꯁꯨ ꯑꯁꯣꯏ ꯑꯉꯥꯝꯗꯤ ꯀꯩꯁꯨ ꯌꯥꯎꯗ꯭ꯔꯦ ꯆꯥꯛ ꯑꯗꯨꯝ ꯊꯣꯡꯕꯒꯤ